ꯍꯜꯂꯣ ꯍꯥꯏꯕꯤꯔꯣ ꯌꯥꯅꯤ ꯌꯥꯅꯤ ꯀꯔꯤ ꯐꯧꯗ ꯄꯥꯝꯕꯤꯕꯅꯣ ꯑꯣ ꯊꯣꯏꯕꯤ ꯐꯧ ꯂꯩ ꯑꯗꯨꯝ ꯐꯧ ꯐꯖꯕ ꯂꯩ ꯑꯀꯪꯕ ꯂꯩꯒꯅꯤ ꯃꯣꯟ ꯌꯥꯡꯈꯩꯃꯨꯛꯇꯨ ꯀꯔꯝꯀꯥꯟꯗ ꯀꯃꯥꯏ ꯇꯧꯕ ꯅꯈꯣꯏ ꯂꯥꯛꯀꯗꯕ ꯁꯪꯒꯗꯕ ꯃꯇꯝ ꯑꯗꯨꯝ ꯍꯥꯏꯕꯤꯔꯛꯑꯣ ꯌꯥꯒꯅꯤ ꯎꯝ ꯌꯥꯏ ꯌꯥꯏ ꯌꯥꯏ ꯃꯃꯟꯗꯤ ꯈꯪꯕꯤꯔꯕꯣ ꯃꯃꯟꯁꯤ ꯂꯤꯁꯤꯡ ꯑꯃꯒ ꯆꯥꯝꯔꯤ ꯌꯥꯡꯈꯩ ꯆꯥꯝꯉꯥ ꯁꯨꯃꯥꯏꯅ ꯂꯩꯕꯅꯦ ꯑꯗꯣ ꯈꯔ ꯌꯥꯝ ꯂꯧꯒꯗꯕ ꯑꯣꯏꯔꯗꯤ ꯆꯥꯝꯔꯤ ꯐꯥꯎ ꯑꯗꯨꯝ ꯁꯥꯔꯒꯦ ꯆꯥꯝꯔꯤ ꯌꯥꯡꯈꯩꯗꯒꯤꯗꯤ ꯇꯥꯗꯕꯅꯦ ꯅꯈꯣꯏꯒꯤꯗꯤ ꯑꯗꯨꯝ ꯆꯥꯝꯔꯤ ꯆꯥꯝꯔꯤꯐꯥꯎ ꯁꯥꯕꯤꯕ ꯌꯥꯒꯅꯤ ꯑꯩꯈꯣꯏꯅ ꯍꯥꯏꯔꯤꯕ ꯔꯦꯠꯁꯦ ꯃꯌꯥꯝ ꯄꯤꯕ ꯃꯃꯟꯗꯨꯗꯒꯤ ꯈꯔ ꯑꯗꯨꯝ ꯌꯦꯡꯂꯕꯅꯦ ꯍꯧꯖꯤꯛ ꯍꯧꯖꯤꯛ ꯃꯃꯟ ꯄꯤꯅꯔꯤꯕ ꯃꯌꯥꯝꯗꯨꯗꯒꯤ ꯑꯗꯨꯝ ꯌꯦꯡꯉꯒ ꯅꯈꯣꯏ ꯃꯣꯟ ꯈꯔ ꯌꯥꯝꯒꯅꯤ ꯍꯥꯏꯕꯒꯤ ꯑꯗꯨꯝ ꯇꯥꯖꯔꯕꯅꯦ ꯇꯤꯟ ꯑꯗꯨꯝ ꯑꯅꯤꯒꯨꯝꯕ ꯍꯥꯏꯇꯥꯔꯦꯀꯣ ꯑꯗꯨꯝ ꯍꯥꯞꯆꯅꯤ ꯐꯧ ꯃꯣꯟꯈꯥꯏ ꯃꯨꯛꯀꯤ ꯆꯥꯡ ꯍꯥꯞꯀꯅꯤ ꯍꯥꯞꯄꯗꯤ ꯍꯥꯞꯅꯗ꯭ꯔꯁꯨ ꯑꯗꯨꯝ ꯍꯥꯞꯄꯁꯨ ꯌꯥꯎꯏ ꯍꯥꯞꯇꯕꯁꯨ ꯌꯥꯎꯏ ꯑꯗꯨꯝ ꯍꯥꯞꯄ ꯂꯣꯏꯔꯦ ꯀꯩꯅꯣ ꯁꯣꯝꯅ ꯐꯣꯟ ꯇꯧꯕꯤꯔꯛꯂꯤꯁꯤꯕꯨ ꯀꯔꯤ ꯂꯝꯗꯩꯅꯣ ꯑꯣ ꯃꯤꯡ ꯀꯔꯤ ꯀꯧꯒꯦ ꯑꯣ ꯌꯥꯏ ꯌꯥꯏ ꯂꯥꯛꯄꯤꯌꯨ ꯂꯥꯛꯄꯤꯌꯨ ꯌꯥꯅꯤ

ꯎꯝ ꯌꯥꯏ ꯌꯥꯏ ꯌꯥꯏ ꯍꯣꯏ ꯍꯣꯏ ꯄꯥꯎ ꯐꯥꯎꯅꯔꯁꯤ ꯎꯝ ꯐꯔꯦ ꯐꯔꯦ ꯍꯣꯏ ꯍꯣꯏ ꯌꯥꯏ ꯌꯥꯏ ꯊꯝꯃꯦ